ꯑꯩꯍꯥꯛꯁꯦ ꯇꯣꯇꯤ ꯏꯁꯤꯡ ꯑꯗꯨꯝ ꯃꯔꯥꯡ ꯀꯥꯏꯅ ꯐꯪꯉꯤ ꯑꯗꯨꯕꯨ ꯍꯥꯟꯅꯗꯤ ꯐꯪꯉꯝꯗꯦ ꯍꯧꯖꯤꯛ ꯐꯪꯉꯛꯄꯗꯒꯤ ꯍꯥꯟꯅ ꯏꯁꯤꯡ ꯐꯪꯗꯕꯒꯤ ꯑꯋꯥꯕ ꯃꯥꯌꯣꯛꯅꯔꯝꯕ ꯃꯌꯥꯝꯗꯣ ꯍꯧꯖꯤꯛꯇꯤ ꯂꯣꯏꯅꯃꯛ ꯐꯔꯦ ꯀꯣꯛꯑꯦ ꯑꯗꯨꯒ ꯏꯁꯤꯡꯁꯦ ꯐꯪꯕꯗꯒꯤ ꯑꯩꯈꯣꯏꯅ ꯌꯨꯝꯒꯤ ꯆꯥꯅ ꯊꯛꯅꯕ ꯑꯗꯒꯤ ꯐꯤꯁꯨ ꯐꯤꯖꯥꯝꯒꯤ ꯑꯣꯏꯅ ꯄꯨꯂꯞ ꯁꯤꯖꯤꯟꯅꯕ ꯌꯥꯔꯦ ꯏꯁꯤꯡꯁꯤꯗꯒꯤ ꯑꯗꯨꯒ ꯁꯤꯗ ꯂꯩꯔꯤꯕ ꯏꯁꯤꯡꯁꯦ ꯌꯥꯝꯅꯁꯨ ꯂꯨꯏ ꯑꯗꯨꯒ ꯂꯩꯔꯝꯃꯤꯕ ꯑꯩꯈꯣꯏꯒꯤ ꯇꯣꯇꯤ ꯊꯥꯔꯛꯄ ꯃꯇꯝꯁꯤꯗ ꯃꯈꯣꯏꯅ ꯐꯖꯅ ꯀ꯭ꯂꯤꯟ ꯇꯧꯔꯒ ꯑꯗꯒꯤ ꯍꯤꯗꯥꯛ ꯂꯥꯡꯊꯛ ꯐꯖꯅ ꯍꯥꯞꯄꯒ ꯑꯗꯨꯝ ꯊꯥꯕꯤꯔꯛꯑꯦ ꯑꯗꯨꯒ ꯁꯤꯒꯤꯁꯨ ꯅꯨꯡꯉꯥꯏꯕ ꯑꯃꯅ ꯏꯁꯤꯡꯁꯦ ꯑꯩꯈꯣꯏꯅ ꯄꯨꯁꯤꯜꯂꯒ ꯌꯨꯝꯗ ꯀꯟꯇꯦꯟꯅꯔ ꯇꯦꯞ ꯋꯥꯇꯔꯒꯨꯝꯕ ꯅꯠꯇ꯭ꯔꯒ ꯇꯦꯡꯀꯨꯝꯕ ꯑꯃꯗ ꯆꯤꯡꯁꯤꯜꯂꯒ ꯊꯝꯃꯅꯤ ꯑꯗꯨꯒ ꯍꯤꯡꯒꯣꯜꯒꯤ ꯑꯩꯈꯣꯏꯅ ꯒꯥꯔꯗꯦꯅꯤꯡ ꯇꯧꯕꯕꯨ ꯑꯣꯏꯔꯣ ꯅꯠꯇ꯭ꯔꯒ ꯐꯥꯔꯃꯤꯡ ꯇꯧꯕ ꯃꯇꯝꯗꯁꯨ ꯁꯤꯒꯤ ꯏꯁꯤꯡ ꯃꯌꯥꯝꯁꯤꯅ ꯑꯗꯨꯝ ꯐꯖꯅ ꯃꯔꯥꯡ ꯀꯥꯏꯅ ꯁꯤꯖꯤꯟꯅꯕ ꯌꯥꯔꯦ ꯑꯗꯨꯒ ꯍꯧꯖꯤꯛ ꯏꯁꯤꯡ ꯐꯪꯗꯕꯒꯤ ꯑꯋꯥꯕ ꯃꯥꯌꯣꯛꯅꯕ ꯍꯥꯏꯕꯗꯨꯁꯨ ꯂꯩꯇ꯭ꯔꯦ ꯏꯁꯤꯡꯁꯤꯅ ꯁꯔꯀꯥꯔꯁꯤꯅ ꯒꯣꯔꯃꯦꯟꯁꯤꯅ ꯃꯇꯥꯡ ꯃꯇꯝ ꯆꯥꯅ ꯏꯁꯤꯡꯁꯦ ꯄꯤꯕꯤꯕꯗꯒꯤ ꯍꯧꯖꯤꯛ ꯄ꯭ꯔꯖꯥ ꯃꯌꯥꯝꯒꯤ ꯏꯁꯤꯡ ꯐꯪꯗꯕꯒꯤ ꯑꯋꯥꯕꯁꯦ ꯄꯨꯂꯞ ꯀꯣꯛꯍꯜꯂꯦ ꯑꯗꯨꯒ ꯐꯪꯉꯤꯕ ꯏꯁꯤꯡꯁꯤꯁꯨ ꯂꯨꯕꯅ ꯃꯔꯝ ꯑꯣꯏꯔꯒ ꯊꯛꯅ ꯆꯥꯅꯕ ꯐꯥꯎꯕꯗ ꯁꯤꯖꯤꯟꯅꯕꯁꯨ ꯌꯥꯔꯦ